ꯗꯦꯜꯍꯤ ꯗꯔꯕꯥꯔ ꯍꯥꯏꯕ ꯔꯦꯁꯇꯨꯔꯦꯟꯁꯦ ꯃꯐꯝ ꯈꯪꯗ꯭ꯔꯦ ꯑꯩꯅ ꯋꯦꯞꯁꯥꯏꯠ ꯌꯦꯡꯗꯨꯅ ꯃꯐꯝꯁꯦ ꯆꯦꯛ ꯇꯧꯕꯗꯁꯨ ꯊꯣꯛꯇꯦ ꯅꯈꯣꯏꯒꯤ ꯔꯦꯁꯇꯨꯔꯦꯟ ꯑꯁꯤ ꯂꯣꯀꯦꯁꯟꯗꯣ ꯃꯦꯞꯇ ꯑꯞꯗꯦꯠ ꯇꯧꯔꯦ ꯑꯗꯨꯅ ꯑꯁꯦꯡꯕ ꯃꯐꯝꯗꯣ ꯊꯥꯔꯛꯑꯣ